ꯑꯧ ꯃꯥꯅꯦ ꯌꯥꯡꯈꯩ ꯃꯤ ꯑꯃꯗ ꯃꯤ ꯑꯃꯗ ꯌꯥꯡꯈꯩꯔꯥꯕ ꯑꯣ ꯑꯉꯥꯡꯒꯤꯅ ꯀꯌꯥ ꯀꯩꯒꯤꯅꯣ ꯍꯥꯏꯁꯦ ꯌꯥꯡꯈꯩꯒ ꯀꯨꯟꯊ꯭ꯔꯥꯒ ꯑꯉꯥꯡꯒꯤꯁꯨ ꯀꯨꯟꯊ꯭ꯔꯥ ꯂꯧꯔꯗꯤ ꯌꯥꯝ ꯇꯥꯡꯗ꯭ꯔꯣ ꯑꯗꯣ ꯃꯃꯥꯡꯗ ꯂꯥꯛꯈꯤꯕꯗꯗꯤ ꯁꯨꯃꯥꯏꯅꯃꯛꯇꯤ ꯇꯥꯡꯗꯕꯅꯦ ꯍꯟꯗꯛꯁꯤ ꯌꯥꯝ ꯍꯦꯟꯒꯠꯂꯝꯕꯁꯤꯗ ꯇꯥꯉꯃꯟꯈꯔꯦ ꯈꯔ ꯇꯥꯕꯒ ꯌꯥꯗꯕ꯭ꯔꯣ ꯑꯣ ꯐꯔꯦ ꯐꯔꯦ ꯑꯗꯨꯗꯤ ꯃꯌꯥꯝꯁꯨ ꯂꯧꯅꯔꯦ ꯍꯥꯏꯔꯝꯅꯤꯅ ꯑꯇꯩꯅꯁꯨ ꯀꯧꯝꯇꯁꯨ ꯍꯥꯏꯅꯗꯦ ꯑꯣ ꯑꯃꯗ ꯌꯥꯡꯈꯧ ꯑꯉꯥꯡꯒꯤꯅ ꯀꯨꯟꯊ꯭ꯔꯥ ꯍꯥꯏꯕꯅꯤꯀꯣ ꯑꯣ ꯑꯗꯣ ꯇꯤꯀꯦꯠ ꯃꯉꯥ ꯈꯛꯇ ꯂꯩꯒꯦ ꯑꯉꯥꯡ ꯑꯅꯤ ꯑꯍꯜꯅ ꯑꯍꯨꯝꯅꯦ

ꯑꯣ ꯁꯦ ꯁꯦ ꯄꯩꯁꯥ ꯁꯨꯔꯕ ꯑꯝꯇ ꯌꯦꯡꯕꯤꯌꯣ ꯌꯥꯔꯦ ꯌꯥꯔꯦ ꯑꯗꯨꯗꯤ